ꯍꯂꯣ ꯚꯥꯏ ꯑꯣ ꯑꯩ ꯅꯨꯡꯉꯥꯏꯔꯤꯌꯦ ꯅꯣꯏ ꯃꯅꯤꯄꯨꯔꯗ ꯀꯣꯏꯕ ꯂꯥꯛꯀꯦ ꯇꯧꯕꯅꯦ ꯍꯟꯗꯛ ꯃꯇꯥꯡꯁꯤꯗꯤ ꯑꯗꯨ ꯑꯗꯨ ꯅꯣꯏ ꯀꯩꯅꯣ ꯁꯉꯥꯏ ꯐꯦꯁꯇꯤꯚꯦꯜꯒꯤ ꯃꯇꯝꯗ ꯑꯣꯏꯅ ꯂꯥꯛꯀꯦ ꯈꯟꯕ ꯑꯩꯗꯣ ꯁꯉꯥꯏ ꯐꯦꯁꯇꯤꯚꯦꯜ ꯌꯥꯎꯅꯤꯡꯕ ꯑꯗꯨ ꯀꯔꯝ ꯀꯥꯟꯗ ꯇꯧꯒꯦ ꯍꯣꯏꯅꯦ ꯑꯗꯨꯅꯤ ꯍꯥꯏꯁꯦ ꯎꯗꯕꯁꯨ ꯀꯨꯏꯔꯦ ꯑꯗꯨꯅ ꯎꯅꯅꯤꯡꯕ ꯑꯗꯣ ꯁꯉꯥꯏ ꯐꯦꯁꯇꯤꯚꯦꯜꯁꯤ ꯀꯔꯝ ꯗꯦꯠ ꯀꯌꯥꯃꯨꯛ ꯇꯥꯡ ꯀꯌꯥꯗ ꯑꯗꯨꯝ ꯍꯥꯏꯗꯤ ꯀꯩꯗ ꯄꯥꯡꯊꯣꯛꯀꯦ

ꯂꯥꯛꯄꯨꯗꯤ ꯂꯥꯛꯇꯣꯏꯅꯦ ꯑꯗꯨꯏ ꯃꯃꯥꯡ ꯀꯩꯅꯣꯒꯨꯝꯕꯗꯩ ꯂꯥꯛꯑꯦ ꯅꯣꯕꯦꯝꯕꯔꯒꯨꯝꯕꯗꯩ ꯂꯥꯛꯑꯦ ꯑꯗꯣ ꯃꯅꯨꯡꯗ ꯃꯣꯏ ꯁꯉꯥꯏ ꯐꯦꯁꯇꯤꯚꯦꯜꯒꯤ ꯃꯅꯨꯡꯗ ꯀꯩꯀꯩ ꯍꯥꯏꯗꯤ ꯑꯗꯨꯝ ꯏꯟꯇꯔꯇꯦꯟꯃꯦꯟ ꯄ꯭ꯔꯣꯒ꯭ꯔꯥꯝꯒꯨꯝꯕ ꯀꯩꯒꯨꯝꯕ ꯂꯩꯇ꯭ꯔꯣ ꯑꯩꯁꯦ ꯑꯃꯨꯛꯐꯥꯎ ꯌꯥꯎꯗ꯭ꯔꯤ ꯑꯍꯥꯟꯕ ꯑꯣꯏꯅ ꯌꯥꯎꯒꯦ ꯇꯧꯕꯅꯦ ꯑꯗꯨꯒꯤ

ꯑꯣꯑꯣ ꯑꯗꯨ ꯅꯣꯏ ꯃꯅꯤꯄꯨꯔꯒꯤ ꯀꯩꯅꯣ ꯑꯃ ꯕꯣꯔꯥ ꯁꯤꯡꯖꯨꯀꯥꯗꯨꯗꯤ ꯌꯣꯟꯗ꯭ꯔꯣ ꯑꯗꯨ ꯑꯩ ꯌꯥꯝ ꯆꯥꯅꯤꯡꯉꯤꯅꯦ ꯑꯃꯨꯛꯐꯧ ꯆꯥꯗ꯭ꯔꯤꯅꯦ ꯍꯟꯗꯛꯇꯤ ꯆꯥꯔꯒꯦꯅ ꯇꯧꯕꯅꯤ ꯑꯁ ꯑꯗꯨꯗꯤ ꯁꯉꯥꯏ ꯐꯦꯁꯇꯤꯚꯦꯜꯁꯤ ꯌꯥꯝ ꯅꯨꯡꯉꯥꯏꯕ ꯐꯦꯁꯇꯤꯚꯦꯜ ꯑꯃꯅꯤꯅꯦ ꯑꯩꯁꯨ ꯌꯥꯝ ꯌꯦꯡꯅꯤꯡꯉꯤꯕꯅꯤ ꯑꯗꯨ ꯐꯪꯗꯕꯒꯤꯅꯤꯅꯦ ꯂꯥꯛꯄ ꯃꯇꯝꯗꯣ ꯕꯣꯔꯥ ꯁꯤꯡꯖꯨꯗꯣ ꯑꯗꯨꯝ ꯁꯉꯥꯏ ꯐꯦꯁꯇꯤꯚꯦꯜ ꯃꯅꯨꯡꯗ ꯑꯗꯨꯝ ꯐꯪꯕ ꯅꯠꯇ꯭ꯔꯣ ꯑꯣ ꯑꯁ ꯑꯩ ꯅꯍꯥꯟꯗꯩ ꯆꯥꯅꯤꯡꯉꯦ ꯑꯗꯨ ꯆꯥꯕ ꯐꯪꯗꯗꯅꯕ ꯑꯝꯇꯪꯗꯤ ꯆꯥꯖꯒꯦ ꯈꯟꯕꯅꯤ ꯑꯗꯨ ꯍꯟꯗꯛꯇꯤ ꯆꯥꯔ ꯇꯥꯔꯦ ꯂꯥꯛꯑꯒ ꯍꯣꯏ ꯚꯥꯏ ꯑꯗꯨ ꯂꯥꯛꯄꯗꯤ ꯑꯩ ꯏꯊꯟꯇ ꯂꯥꯛꯑꯣꯏ ꯑꯗꯨꯝ ꯏꯃꯥꯟꯅꯕ ꯑꯃ ꯑꯅꯤꯗꯤ ꯌꯥꯎꯔꯛꯀꯅꯦꯕ ꯑꯗꯨ ꯂꯩꯐꯝ ꯑꯗꯨꯝ ꯂꯩꯗꯧ ꯅꯠꯇ꯭ꯔꯣ ꯑꯣ ꯑꯣ ꯃꯣꯏ ꯁꯉꯥꯏ ꯐꯦꯁꯇꯤꯚꯦꯜ ꯌꯥꯝ ꯌꯦꯡꯅꯤꯡꯉꯦ ꯍꯥꯏꯕ ꯑꯃꯨꯛꯐꯧ ꯆꯠꯇ꯭ꯔꯤꯑꯅ ꯑꯗꯨ ꯑꯩꯒ ꯆꯠꯃꯤꯟꯅꯁꯦ ꯍꯥꯏꯕꯒꯤ ꯑꯗꯨꯒ ꯁꯉꯥꯏ ꯐꯦꯁꯇꯤꯚꯦꯜ ꯃꯐꯝꯗꯗꯤ ꯂꯦꯛꯄ ꯈꯣꯠꯄꯗꯤ ꯌꯥꯗꯕ꯭ꯔꯣ ꯅꯨꯃꯤꯗꯥꯡ ꯑꯃ

ꯍꯣꯏ ꯚꯥꯏ ꯑꯗꯨꯗꯤ ꯍꯌꯦꯡ ꯑꯩꯅ ꯂꯥꯛꯑꯝꯗꯥꯏꯗ ꯑꯗꯨꯝ ꯐꯣꯟ ꯇꯧꯔꯛꯑꯒꯦ ꯍꯣꯏꯍꯣꯏ ꯄꯥꯎ ꯐꯥꯎꯔꯛꯑꯒꯦ ꯑꯗꯨꯝ ꯂꯥꯛꯑꯝꯗꯥꯏꯗ